ꯑꯩ ꯈꯨꯃꯨꯛ ꯑꯃ ꯂꯩꯖꯩ ꯅꯥꯏꯛꯀꯤ ꯄꯥꯎꯅꯥ ꯖꯥꯔꯗ ꯂꯩꯕ ꯅꯥꯏꯛ ꯁꯣꯔꯨꯝꯗꯒꯤ ꯈꯨꯃꯨꯛ ꯑꯁꯤ ꯇꯣꯡꯕ ꯃꯇꯝꯗ ꯌꯥꯝꯅ ꯅꯨꯡꯉꯥꯏ ꯀ꯭ꯋꯥꯂꯤꯇꯤꯖꯨ ꯌꯥꯝꯅ ꯂꯩ ꯃꯌꯥꯝꯁꯨ ꯂꯥꯛꯑꯒ ꯂꯩꯕꯤꯌꯨ ꯑꯩꯁꯨ ꯃꯇꯨꯡ ꯇꯥꯕꯗ ꯂꯩꯒꯦꯅ ꯈꯟꯖꯩ